ꯃꯅꯤꯄꯨꯔꯤ ꯒ꯭ꯔꯃꯥꯔꯒꯤ ꯌꯥꯝꯅ ꯃꯆꯪ ꯑꯣꯏꯕ ꯃꯁꯛ ꯑꯃ ꯍꯥꯏꯔꯒꯗꯤ ꯃꯥꯒꯤ ꯖꯦꯟꯗꯔꯒꯤ ꯗꯤꯁꯇꯤꯡꯁꯟ ꯂꯩꯇꯕ ꯑꯁꯤꯁꯨ ꯃꯅꯤꯄꯨꯔꯤ ꯒ꯭ꯔꯃꯥꯔꯒꯤ ꯌꯨꯅꯤꯛ ꯑꯣꯏꯕ ꯃꯁꯛ ꯑꯃꯅꯤ ꯚꯔꯕꯁꯤꯡ ꯃꯁꯛꯁꯤꯡ ꯚꯥꯔꯕꯁꯤꯡꯒꯤ ꯃꯁꯛꯁꯤꯡ ꯋꯥꯍꯩ ꯁꯦꯟꯇꯦꯟꯁ ꯃꯐꯝ ꯃꯇꯝꯒꯤ ꯃꯇꯨꯡꯏꯟꯅ ꯁꯤꯖꯤꯟꯅꯔꯤꯕ ꯋꯥꯍꯩ ꯄꯔꯦꯡ ꯑꯗꯨꯗ ꯃꯈꯥ ꯄꯣꯜꯂꯤ ꯃꯁꯤꯒꯤ ꯃꯁꯛ ꯑꯁꯤ ꯃꯅꯤꯄꯨꯔꯤ ꯂꯣꯟꯒꯤ ꯌꯥꯝꯅ ꯇꯣꯞ ꯇꯣꯞꯄ ꯃꯁꯛ ꯑꯃꯅꯤ